ꯒꯥꯔꯗꯦꯟꯅꯤꯡꯒꯤꯗꯃꯛꯇ ꯀꯥꯇꯤ ꯌꯣꯝꯄꯥꯛ ꯀꯔꯅꯦꯜ ꯊꯥꯡꯍꯥꯏ ꯌꯣꯝꯄꯥꯛ ꯑꯗꯨꯅ ꯐꯖꯅ ꯒꯥꯔꯗꯦꯟꯅꯤꯡ ꯇꯧꯒꯗꯕ ꯃꯐꯝ ꯑꯗꯨ ꯐꯖꯅ ꯇꯧꯈꯥꯏꯔꯒ ꯍꯥꯄꯨ ꯍꯅꯥꯏ ꯃꯟꯊꯣꯛꯑꯕ ꯃꯇꯨꯡꯗ ꯒꯥꯔꯗꯦꯟꯅꯤꯡ ꯇꯧꯒꯗꯕ ꯆꯥꯔꯥꯁꯤꯡ ꯑꯗꯨ ꯐꯖꯅ ꯊꯥꯔꯅꯤ ꯊꯥꯔꯕ ꯃꯇꯨꯡꯗ ꯃꯈꯣꯡꯗ ꯅꯥꯄꯤ ꯅꯔꯥꯡ ꯍꯧꯁꯤꯜꯂꯛꯄꯗꯨ ꯀꯔꯅꯦꯜ ꯑꯗꯨꯅ ꯐꯖꯅ ꯁꯣꯝꯗꯣꯛꯑꯒ ꯅꯥꯄꯤ ꯅꯔꯥꯡ ꯑꯗꯨ ꯃꯟꯊꯣꯛꯑꯕ ꯃꯇꯨꯡꯗ ꯑꯃꯨꯛꯀ ꯊꯥꯔꯤꯕ ꯂꯩꯁꯤꯡ ꯑꯃꯁꯨꯡ ꯄꯥꯝꯕꯤꯁꯤꯡ ꯑꯗꯨ ꯃꯁꯥ ꯃꯔꯦꯡ ꯐꯟꯗꯣꯔꯛꯄꯗ ꯀꯥꯇꯤ ꯀꯥꯇꯤꯁꯤꯡꯗꯨꯅ ꯀꯛꯊꯠꯀꯅꯤ ꯑꯃꯁꯨꯡ ꯑꯗꯨꯒ ꯑꯩꯅ ꯊꯝꯅꯤꯡꯉꯤꯕ ꯖꯒꯥ ꯃꯑꯣꯡꯗꯨ ꯐꯖꯅ ꯊꯝꯃꯒ ꯐꯖꯕ ꯃꯑꯣꯡꯗ ꯁꯦꯝꯒꯠꯀꯅꯤ ꯑꯃꯁꯨꯡ ꯀꯥꯇꯤꯅ ꯀꯛꯊꯠꯄ ꯑꯃꯁꯨꯡ ꯀꯥꯇꯤꯅ ꯀꯛꯊꯠꯂꯁꯨ ꯌꯥꯔꯦ ꯑꯗꯨꯒ ꯀꯩꯒꯨꯝꯕ ꯊꯥꯡꯍꯥꯏ ꯑꯗꯣ ꯑꯄꯥꯕ ꯑꯗꯨꯅ ꯍꯥꯏꯗꯠꯂꯒ ꯃꯁꯥ ꯃꯔꯦꯡꯁꯤꯡ ꯑꯗꯣ ꯍꯥꯏꯗꯠꯂꯒ ꯆꯨꯝꯅ ꯐꯖꯅ ꯑꯩꯅ ꯁꯦꯝꯅꯤꯡꯉꯤꯕ ꯃꯑꯣꯡꯗꯣ ꯃꯇꯨꯡ ꯇꯥꯅ ꯁꯦꯝꯅꯕꯒꯤꯗꯃꯛꯇ ꯊꯥꯡꯍꯥꯏ ꯑꯃꯁꯨꯡ ꯀꯥꯇꯤ ꯑꯁꯤꯁꯨ ꯌꯥꯝꯅ ꯗꯔꯀꯥꯔ ꯑꯣꯏ